ꯁꯍꯔꯗ ꯃꯌꯥꯝꯅ ꯂꯩꯐꯝ ꯍꯣꯡꯉꯕꯁꯨ ꯑꯩꯅ ꯈꯨꯡꯒꯪꯗ ꯂꯩꯅꯤꯡꯉꯤꯕꯒꯤ ꯃꯔꯝꯗꯤ ꯈꯨꯡꯒꯪ ꯑꯁꯤꯗ ꯏꯄꯥ ꯏꯆꯥ ꯏꯆꯤꯜ ꯏꯅꯥꯎ ꯁꯥꯒꯩ ꯅꯥꯇꯩ ꯑꯃꯗꯤ ꯃꯔꯨꯞ ꯃꯄꯥꯡꯁꯤꯡ ꯍꯧꯃꯤꯟ ꯀꯥꯃꯤꯟꯅꯔꯛꯄ ꯑꯩꯅ ꯆꯥꯎꯔꯛꯄ ꯃꯇꯝꯗ ꯃꯈꯣꯏꯒꯤ ꯗꯥꯏꯇ ꯌꯥꯝꯅ ꯌꯥꯎꯈꯤ ꯃꯈꯣꯏꯁꯤꯡ ꯑꯗꯨ ꯊꯥꯗꯣꯛꯑꯒ ꯆꯠꯅꯤꯡꯗꯕꯒꯤꯅꯤ ꯑꯗꯨꯒ ꯈꯨꯡꯒꯪꯗ ꯂꯩꯔꯒꯗꯤ ꯂꯧꯎ ꯁꯤꯡꯎ ꯇꯧꯔꯒ ꯄꯩꯁꯥ ꯇꯥꯜꯂꯒ ꯏꯪꯅ ꯆꯤꯛꯅ ꯅꯨꯡꯉꯥꯏꯅ ꯂꯩꯕ ꯌꯥꯏ ꯁꯍꯔꯗ ꯂꯩꯕ ꯍꯥꯏꯁꯤꯗꯤ ꯈꯔꯁꯥ ꯌꯥꯝ ꯆꯥꯎꯋꯤ ꯄꯩꯁꯥ ꯌꯥꯝ ꯆꯪꯉꯤ ꯑꯗꯨꯒ ꯅꯨꯡꯁꯤꯠ ꯑꯁꯦꯡꯕ ꯏꯁꯤꯡ ꯑꯁꯦꯡꯕ ꯐꯪꯗꯦ ꯁꯍꯔꯗꯗꯤ ꯅꯤꯜ ꯈꯣꯡꯕ ꯃꯈꯣꯜ ꯃꯌꯥꯝ ꯑꯗꯨꯅ ꯑꯆꯤꯛꯄ ꯐꯪꯗꯦ ꯈꯨꯡꯒꯪꯗꯗꯤ ꯑꯁꯦꯡꯕ ꯅꯨꯡꯁꯤꯠ ꯐꯪꯉꯤ ꯑꯁꯦꯡꯕ ꯏꯁꯤꯡ ꯐꯪꯉꯤ ꯑꯆꯤꯛꯄ ꯈꯣꯟꯖꯦꯜ ꯅꯨꯡꯁꯤ ꯅꯨꯡꯁꯤꯕ ꯇꯥꯔꯒ ꯏꯪꯅ ꯆꯤꯛꯅ ꯂꯩꯕ ꯐꯪꯉꯤ ꯃꯔꯝ ꯑꯁꯤꯅ ꯈꯨꯡꯒꯪꯗ ꯂꯩꯕ ꯄꯥꯝꯃꯤꯕꯅꯤ